ꯂꯨꯍꯣꯡꯕꯒꯨꯝꯕ ꯑꯆꯧꯕ ꯀꯨꯝꯍꯩꯁꯤꯡꯗ ꯑꯩꯈꯣꯏꯅ ꯏꯁꯤꯡ ꯁꯤꯖꯤꯟꯅꯕꯒꯤ ꯆꯥꯡ ꯑꯁꯤ ꯑꯩꯈꯣꯏꯒꯤ ꯀꯨꯝꯍꯩ ꯀꯨꯝꯍꯩ ꯑꯁꯤꯗ ꯑꯩꯈꯣꯏꯅ ꯃꯤꯠ ꯇꯧꯒꯗꯧꯔꯤꯕ ꯏꯁꯤꯡꯒꯤ ꯆꯥꯡꯁꯤꯒꯤ ꯃꯇꯨꯡ ꯏꯟꯅ ꯑꯩꯈꯣꯏꯅ ꯄꯦꯀꯦꯁ ꯋꯥꯇꯔ ꯂꯩꯕ ꯅꯠꯇ꯭ꯔꯒ ꯑꯩꯈꯣꯏꯒꯤ ꯇꯦꯡꯀꯤ ꯑꯣꯏꯅ ꯋꯥꯇꯔ ꯇꯦꯡꯀꯤ ꯑꯣꯏꯅ ꯗꯥꯏꯔꯦꯛ ꯀꯟꯇꯦꯛ ꯇꯧꯔꯒ ꯂꯧꯕ ꯑꯗꯨꯒꯨꯝꯕ ꯑꯗꯒꯤ ꯇꯦꯞ ꯋꯥꯇꯔꯁꯤꯡꯁꯨ ꯁꯤꯖꯤꯟꯅꯕ ꯌꯥꯎꯏ ꯃꯔꯛ ꯃꯔꯛꯇ ꯁꯨꯃꯥꯏꯅ ꯁꯤꯖꯤꯟꯅꯩ